ꯃꯅꯤꯄꯨꯔꯤ ꯂꯣꯟ ꯑꯁꯤ ꯅꯤꯄꯥꯟ ꯁꯨꯕ ꯁꯦꯗꯨꯜꯗꯁꯨ ꯆꯟꯕꯅꯤ ꯆꯜꯂꯦ ꯑꯗꯨꯅ ꯑꯈꯣꯏꯒꯤ ꯃꯅꯤꯄꯨꯔ ꯍꯥꯏꯕ ꯂꯝꯁꯤꯗꯗꯤ ꯍꯥꯔꯇꯤꯐꯣꯔ ꯑꯦꯊꯅꯤꯛ ꯇ꯭ꯔꯥꯏꯐ ꯂꯩ ꯑꯗꯨꯅ ꯑꯈꯣꯏꯒꯤ ꯃꯩꯇꯩꯂꯣꯟ ꯃꯅꯤꯄꯨꯔꯤ ꯂꯣꯟꯁꯦ ꯍꯨꯖꯤꯛ ꯁ꯭ꯀꯨꯜ ꯈꯨꯗꯤꯡꯃꯛꯇꯥ ꯇꯝꯃꯦ ꯑꯗꯨꯅꯥ ꯑꯈꯣꯏꯒꯤ ꯃꯅꯤꯄꯨꯔ ꯏꯅꯤꯕꯁꯤꯇꯤꯗ ꯀꯣꯔꯤꯌꯟ ꯂꯦꯡꯒ꯭ꯋꯦꯁ ꯀꯤ ꯇꯝꯕꯥ ꯑꯗꯨꯃꯥꯏꯅ ꯑꯈꯣꯏꯒꯤ ꯏꯟꯗꯤꯌꯥꯒꯤ ꯑꯇꯩꯒꯤ ꯌꯨꯅꯤꯕꯁꯤꯇꯤ ꯁ꯭ꯀꯨꯜ ꯀꯩ ꯀꯥꯗꯁꯨ ꯑꯈꯣꯏꯒꯤ ꯂꯣꯟ ꯑꯁꯤꯁꯨ ꯇꯝ ꯇꯥꯔꯒꯗꯤ ꯑꯈꯣꯏꯒꯤ ꯄ꯭ꯔꯃꯣꯠ ꯇꯧꯕ ꯍꯥꯏ ꯇꯥꯔꯦ ꯑꯈꯣꯏꯒꯤ ꯍꯦꯟꯅꯁꯨ ꯐ꯭ꯌꯨꯆꯔꯗꯥ ꯍꯦꯟꯅ ꯑꯇꯩ ꯂꯝꯅꯁꯨ ꯈꯪꯕꯤꯕꯥ ꯑꯗꯨꯒ ꯑꯈꯣꯏꯒꯤ ꯃꯌꯥꯝ ꯑꯦꯊꯅꯤꯛ ꯇ꯭ꯔꯥꯏꯞꯁ ꯂꯩꯔꯤꯕ ꯃꯌꯥꯝꯁꯤꯡꯅꯁꯨ ꯍꯦꯟꯅ ꯆꯥꯎꯈꯠꯆꯒꯅꯤ ꯗꯨꯒꯥ ꯍꯧꯖꯤꯛꯀꯤ ꯍꯧꯒꯠꯂꯏꯕꯥ ꯑꯉꯥꯡ ꯃꯆꯥꯁꯤꯡꯒꯤ ꯁ꯭ꯀꯨꯜꯒꯤ ꯁꯦꯂꯦꯕꯁꯇ ꯑꯈꯣꯏꯒꯤ ꯑꯦꯝ ꯑꯥꯏ ꯑꯦꯜ ꯃꯦꯖꯔ ꯏꯟꯗ꯭ꯌꯥꯟ ꯂꯦꯡꯒꯣꯏꯖꯇ ꯑꯈꯣꯏꯒꯤ ꯃꯅꯤꯄꯨꯔꯤ ꯂꯣꯟ ꯑꯁꯤ ꯌꯥꯝ ꯆꯥꯎꯅ ꯔꯣꯜ ꯑꯃ ꯄ꯭ꯂꯦ ꯇꯧꯋꯦ ꯍꯥꯏꯖꯅꯤꯡꯉꯤ